ꯁꯅꯥꯔꯣꯏ ꯑꯃ ꯑꯣꯏꯔꯒ ꯑꯦꯅꯤ ꯕꯣꯜ ꯁꯥꯟꯅꯕ ꯃꯇꯝꯗ ꯑꯩꯈꯣꯏꯅ ꯎꯠꯈꯤꯗꯕ ꯑꯦꯅꯤꯃꯤꯇꯤꯛ ꯐꯤꯜ ꯑꯣꯏꯒꯦꯔ ꯑꯦꯅꯤ ꯃꯦꯠꯁ ꯑꯦꯅꯤ ꯋꯤꯟꯗꯣ ꯑꯣꯏꯒꯦꯔ ꯗꯤꯁꯤꯄ꯭ꯂꯤꯟꯁꯦ ꯌꯥꯝꯅ ꯃꯔꯨꯑꯣꯏ ꯀꯔꯤꯒꯤꯅꯣ ꯍꯥꯏꯕ ꯃꯇꯝꯗꯤ ꯁꯥꯟꯅꯔꯣꯏ ꯑꯃꯅ ꯃꯥꯅ ꯁꯥꯟꯅꯕ ꯍꯩꯕ꯭ꯔ ꯍꯩꯇꯕ꯭ꯔ ꯃꯥꯅ ꯗꯤꯁꯤꯄ꯭ꯂꯤꯟꯁꯦ ꯂꯩꯕ ꯃꯇꯝꯗ ꯃꯤꯒꯤ ꯐꯦꯟꯁꯤꯡꯅꯁꯨ ꯃꯉꯣꯟꯗ ꯍꯦꯟꯅ ꯏꯀꯥꯏ ꯈꯨꯝꯅꯕ ꯎꯠꯀꯅꯤ ꯃꯍꯥꯛꯄꯨ ꯌꯥꯝꯅ ꯏꯀꯥꯏ ꯈꯨꯝꯅꯕ ꯎꯠꯆꯒꯅꯤ ꯑꯗꯨꯒ ꯁꯥꯟꯅꯔꯣꯏ ꯑꯃ ꯑꯣꯏꯔꯒ ꯁꯥꯟꯅꯒꯦ ꯍꯥꯏꯅ ꯊꯣꯛꯄ ꯃꯇꯝꯗ ꯃꯇꯝ ꯆꯥꯅ ꯊꯣꯛꯄꯒꯤ ꯌꯥꯝꯅ ꯃꯔꯨꯑꯣꯏ ꯀꯔꯤꯒꯤꯅꯣ ꯍꯥꯏꯕ ꯃꯇꯝꯗ ꯑꯦꯅꯤ ꯅꯪꯅ ꯁꯥꯟꯅꯒꯦꯅ ꯍꯥꯏꯕ ꯃꯇꯝꯗ ꯃꯇꯝꯁꯤꯡꯁꯦ ꯐꯤꯛꯁꯇ ꯊꯝꯃꯦ ꯑꯩꯅ ꯁꯅꯥꯅꯤꯡꯕ ꯃꯇꯝꯗ ꯁꯥꯟꯅꯩ ꯑꯗꯨꯒ ꯑꯩꯅ ꯁꯥꯟꯅꯅꯤꯡꯗꯕ ꯁꯥꯟꯅꯔꯣꯏ ꯍꯥꯏꯅ ꯂꯩꯕ ꯌꯥꯗꯦ ꯑꯗꯨꯅ ꯁꯥꯟꯅꯔꯣꯏ ꯑꯃ ꯑꯣꯏꯔꯒ ꯄꯪꯆ꯭ꯋꯦꯂꯤꯇꯤ ꯍꯣꯏ ꯍꯥꯏꯕꯁꯤ ꯌꯥꯝꯅ ꯃꯔꯨꯑꯣꯏ ꯃꯇꯝ ꯆꯥꯅ ꯊꯣꯛꯄ ꯊꯣꯛꯍꯧꯕ ꯁꯥꯟꯅꯍꯧꯕ ꯑꯗꯨꯁꯤꯡ ꯌꯥꯝ ꯃꯔꯨꯑꯣꯏ ꯑꯗꯨꯒ ꯁꯥꯟꯅꯔꯣꯏ ꯑꯃ ꯑꯣꯏꯔꯒ ꯑꯩꯒꯤ ꯇꯤꯝꯃꯦꯠꯁꯄꯨ ꯅꯠꯇ꯭ꯔꯒ ꯑꯩꯒꯤ ꯖꯠꯁ ꯑꯣꯏꯒꯦꯔ ꯑꯩꯒꯤ ꯐꯦꯟ ꯑꯣꯏꯒꯦꯔ ꯌꯥꯝꯅ ꯔꯦꯁꯄꯦꯛ ꯈꯔ ꯊꯝꯕ ꯏꯀꯥꯏ ꯈꯨꯝꯅꯕꯁꯤ ꯌꯥꯝ ꯃꯊꯧ ꯇꯥꯏ ꯑꯩꯈꯣꯏꯅ ꯀꯔꯤꯒꯨꯝꯕ ꯁꯥꯟꯅꯕ ꯍꯩꯔꯁꯨ ꯖꯠꯁ ꯑꯣꯏꯒꯦꯔ ꯅꯠꯇ꯭ꯔꯒ ꯑꯩꯈꯣꯏꯒꯤ ꯐꯦꯟꯁ ꯑꯣꯏꯒꯦꯔ ꯀꯣꯁ ꯑꯣꯏꯒꯦꯔ ꯑꯗꯨ ꯑꯩꯈꯣꯏꯅ ꯔꯦꯁꯄꯦꯛ ꯊꯝꯗꯕ ꯃꯇꯝꯗ ꯃꯤꯁꯤꯡꯅ ꯑꯗꯨꯝ ꯅꯣꯛꯅꯒꯅꯤ ꯑꯗꯨꯅ ꯁꯥꯟꯅꯔꯣꯏ ꯑꯃ ꯑꯣꯏꯔꯒ ꯌꯥꯝꯅ ꯗꯤꯁꯤꯄ꯭ꯂꯤꯟ ꯑꯣꯏꯕ ꯑꯗꯨꯒ ꯃꯇꯝ ꯆꯥꯅ ꯊꯣꯛꯄ ꯑꯗꯨꯒ ꯃꯤꯕꯨ ꯏꯀꯥꯏ ꯈꯨꯝꯅꯕ ꯎꯠꯄ ꯍꯥꯏꯕꯁꯤ ꯌꯥꯝꯅ ꯃꯔꯨꯑꯣꯏꯕ ꯑꯃꯅꯤ ꯁꯥꯟꯅꯔꯣꯏ ꯑꯃ ꯑꯣꯏꯔꯒ ꯃꯤꯅꯁꯨꯝ ꯑꯩꯈꯣꯏꯅ ꯃꯇꯝ ꯆꯥꯅ ꯅꯠꯇ꯭ꯔꯒ ꯁꯥꯟꯅꯕ ꯃꯤꯒꯤ ꯑꯐꯕ ꯎꯠꯄ ꯃꯇꯝꯗꯗꯤ ꯃꯤꯅꯁꯨ ꯑꯩꯈꯣꯏꯒꯤ ꯃꯇꯧ ꯇꯝꯂꯛꯀꯅꯤ ꯑꯗꯨꯅ ꯁꯥꯟꯅꯔꯣꯏ ꯑꯃ ꯑꯣꯏꯔꯒ ꯃꯤꯅ ꯃꯇꯧ ꯇꯝꯅꯉꯥꯏ ꯊꯕꯛ ꯍꯥꯏꯕ ꯇꯧꯕꯁꯤ ꯈ꯭ꯋꯥꯏꯗꯒꯤ ꯃꯔꯨꯑꯣꯏꯕ ꯑꯃ ꯑꯣꯏ ꯑꯗꯨꯅ ꯁꯥꯟꯅꯔꯣꯏ ꯑꯃ ꯑꯣꯏꯔꯒ ꯃꯤꯅꯁꯨ ꯑꯩꯈꯣꯏꯕꯨ ꯃꯇꯧ ꯇꯝꯅꯉꯥꯏ ꯍꯣꯠꯅꯕ ꯇꯥꯏ